ꯑꯩꯅ ꯂꯥꯏꯔꯤꯛ ꯑꯃ ꯄꯥꯈꯤ ꯂꯥꯏꯔꯤꯛ ꯑꯗꯨꯒꯤ ꯃꯃꯤꯡꯗꯤ ꯏꯒꯤ ꯃꯍꯥꯎ ꯍꯥꯏꯅ ꯀꯧꯏ ꯏꯒꯤ ꯃꯍꯥꯎ ꯍꯥꯏꯕ ꯂꯥꯏꯔꯤꯛ ꯑꯁꯤꯒꯤ ꯁꯔꯨꯛꯇ ꯑꯩꯅ ꯈ꯭ꯋꯥꯏꯗꯒꯤ ꯄꯨꯛꯅꯤꯡ ꯅꯨꯡꯁꯤꯈꯤꯕ ꯋꯥꯔꯤꯗꯨꯗꯤ ꯁꯝꯂꯞꯅ ꯑꯩ ꯍꯥꯏꯖꯔꯒꯦ ꯃꯗꯨꯗꯤ ꯅꯨꯄꯤꯁꯤꯒ ꯅꯨꯄꯥꯁꯤꯒ ꯅꯨꯡꯁꯤꯅꯔꯦ ꯅꯨꯡꯁꯤꯅꯕ ꯃꯇꯝꯗ ꯅꯨꯄꯥꯁꯤꯅ ꯃꯥꯒꯤ ꯄꯨꯂꯤꯁꯀꯤ ꯑꯣꯏꯕ ꯇ꯭ꯔꯦꯅꯤꯡ ꯆꯠꯈꯤꯕ ꯅꯨꯄꯤꯁꯤꯒ ꯃꯕꯥꯟꯅꯤꯒꯤ ꯃꯔꯤꯁꯦ ꯑꯆꯦꯠꯄ ꯃꯔꯤ ꯂꯩꯅꯔꯕ ꯃꯔꯝ ꯑꯣꯏꯔꯒ ꯅꯨꯄꯤꯁꯦ ꯀꯟꯁꯤꯞ ꯑꯣꯏꯔꯦ ꯂꯩꯁꯥ ꯂꯩꯁꯥꯅ ꯃꯥ ꯃꯃꯥ ꯍꯥꯏꯕꯗꯨ ꯑꯣꯏꯔꯦ ꯃꯃꯥ ꯑꯣꯏꯔꯕ ꯃꯇꯝꯗ ꯅꯨꯄꯥꯁꯤꯅ ꯃꯥꯒꯤ ꯇ꯭ꯔꯦꯅꯤꯡ ꯂꯣꯏꯔꯒ ꯊꯣꯛꯂꯛꯄ ꯃꯇꯝꯗ ꯅꯪꯒꯤ ꯅꯆꯥꯅꯤ ꯍꯥꯏꯗꯨꯅ ꯅꯨꯄꯤꯁꯤꯅ ꯍꯥꯏꯕ ꯃꯇꯝꯗ ꯅꯨꯄꯥꯗꯨꯅ ꯑꯩꯗꯤ ꯏꯄꯥꯁꯨ ꯃꯟꯇ꯭ꯔꯤ ꯑꯣꯏꯕꯅꯤꯅ ꯑꯩ ꯅꯪꯕꯨ ꯂꯧꯁꯤꯟꯕ ꯉꯝꯃꯣꯏ ꯍꯥꯏꯗꯨꯅ ꯅꯨꯄꯤꯗꯨꯕꯨ ꯅꯣꯡꯃꯩꯅ ꯀꯥꯞꯄꯒ ꯍꯥꯠꯇꯣꯛꯄꯤꯔꯦ ꯑꯗꯨꯒ ꯄꯤꯛꯂꯤꯕ ꯄꯤꯛꯂꯤꯕ ꯃꯆꯥꯗꯨꯕꯨꯁꯨ ꯍꯥꯠꯀꯦ ꯇꯧꯕ ꯃꯇꯝꯗ ꯃꯍꯥꯛꯀꯤ ꯅꯨꯄꯥꯗꯨꯒꯤ ꯃꯃꯥꯟꯅꯕꯅ ꯆꯦꯟꯁꯤꯜꯂꯛꯇꯨꯅ ꯑꯉꯥꯡꯁꯤꯒꯤ ꯊꯋꯥꯏꯗꯗꯤ ꯀꯜꯂꯨ ꯍꯥꯏꯗꯨꯅ ꯃꯃꯥꯟꯅꯕꯗꯨꯅ ꯍꯥꯏꯕꯗꯒꯤ ꯑꯉꯥꯡ ꯑꯗꯨ ꯃꯃꯥꯟꯅꯕꯗꯨꯅ ꯌꯣꯛꯄꯗ ꯌꯥꯅꯔꯦ ꯃꯃꯥꯟꯅꯕꯗꯨꯅ ꯑꯉꯥꯡ ꯑꯗꯨꯕꯨ ꯁꯨꯝ ꯆꯥꯎꯅꯕ ꯌꯣꯛꯂꯕ ꯃꯇꯝꯒꯤ ꯃꯇꯨꯡ ꯏꯟꯅ ꯃꯍꯥꯛꯀꯤ ꯁ꯭ꯀꯨꯜ ꯇꯝꯃꯛꯑꯦ ꯑꯉꯥꯡꯗꯨ ꯅꯨꯄꯤꯅꯤ ꯁ꯭ꯀꯨꯜ ꯀꯥꯔꯦ ꯁ꯭ꯀꯨꯜ ꯀꯥꯔꯕ ꯃꯇꯝꯗ ꯃꯍꯥꯛꯄꯨ ꯑꯣꯖꯥꯁꯤꯡꯅ ꯃꯌꯨꯝꯗ ꯀꯧꯗꯨꯅ ꯇ꯭ꯌꯨꯁꯟ ꯇꯝꯍꯜꯂꯤ ꯃꯍꯥꯛꯀꯤ ꯃꯄꯥ ꯁꯛꯂꯤꯕ ꯃꯄꯥꯒꯤ ꯃꯃꯥꯟꯅꯕꯗꯨꯅ ꯇ꯭ꯌꯨꯁꯟ ꯇꯝꯍꯜꯂꯕ ꯃꯇꯨꯡꯗ ꯅꯣꯡꯃꯥ ꯑꯣꯖꯥꯗꯨꯅ ꯑꯉꯥꯡꯗꯨꯒ ꯑꯣꯖꯥꯗꯨꯒ ꯑꯉꯥꯡꯗꯨꯒ ꯄꯨꯟꯅ ꯏꯁꯩ ꯁꯛꯃꯤꯟꯅꯁꯤ ꯍꯥꯏꯗꯨꯅ ꯑꯣꯖꯥꯗꯨꯁꯨ ꯏꯪꯂꯤꯁ ꯁꯣꯡ ꯑꯃ ꯁꯥꯔꯒ ꯁꯛꯑꯦ ꯑꯗꯨꯒ ꯑꯣꯖꯥꯗꯨꯒꯤ ꯏꯪꯂꯤꯁ ꯁꯣꯡꯗꯣ ꯂꯣꯏꯔꯕ ꯃꯇꯨꯡꯗ ꯑꯣꯖꯥꯗꯨꯅ ꯕꯦꯝꯕꯦꯝ ꯀꯧꯏ ꯑꯉꯥꯡ ꯅꯨꯄꯤꯁꯦ ꯕꯦꯝꯕꯦꯝ ꯅꯪꯁꯨ ꯏꯁꯩ ꯁꯛꯎ ꯍꯥꯏꯕ ꯃꯇꯝꯗ ꯑꯉꯥꯡ ꯅꯨꯄꯤꯗꯨꯅ ꯃꯃꯥꯕꯨ ꯁꯩꯊꯥꯕꯒꯤ ꯏꯁꯩ ꯏꯁꯩ ꯃꯇꯦꯛꯇꯨꯒꯤ ꯋꯥꯔꯣꯜ ꯈꯤꯇꯪ ꯍꯥꯏꯖꯒꯦ ꯄꯥꯂꯦꯝ ꯅꯪꯕꯨ ꯅꯨꯡꯁꯤꯕꯤ ꯍꯣ ꯏꯃꯥ ꯄꯨꯛ ꯐꯕꯤ ꯅꯍꯥꯛ ꯂꯩꯇ꯭ꯔꯕꯗ ꯅꯍꯥꯛ ꯎꯗ꯭ꯔꯕꯗ ꯀꯅꯥꯗ ꯑꯩꯅ ꯏꯃꯥ ꯀꯧꯔꯨꯅꯤ ꯍꯥꯏꯗꯨꯅ ꯑꯁꯤꯒꯨꯝꯕ ꯏꯁꯩ ꯃꯇꯦꯛ ꯑꯁꯤꯒꯤ ꯋꯥꯔꯣꯜ ꯃꯌꯥꯝꯁꯦ ꯇꯥꯔꯨꯕ ꯃꯇꯝꯗ ꯑꯩꯒꯤ ꯄꯨꯛꯅꯤꯡꯗ ꯇꯁꯦꯡꯅ ꯅꯨꯡꯁꯤꯕ ꯅꯨꯡꯉꯥꯏꯇꯕ ꯄꯨꯛꯅꯤꯡꯗ ꯊꯨꯛ ꯂꯥꯎꯕ ꯃꯌꯥꯝ ꯑꯃ ꯐꯥꯎꯍꯟꯈꯤ ꯑꯁꯤꯒꯨꯝꯕ ꯋꯥꯍꯩꯁꯦ ꯑꯁꯤꯅ ꯑꯩꯉꯣꯟꯗ ꯏꯃꯣꯁꯅꯦꯜ ꯑꯣꯏꯍꯜꯂꯦ ꯑꯗꯨꯅ ꯑꯩꯒꯤ ꯄꯨꯟꯁꯤꯁꯤꯅ ꯍꯦꯛ ꯂꯩꯔꯤꯕ ꯃꯈꯩ ꯏꯒꯤ ꯃꯍꯥꯎ ꯍꯥꯏꯕꯒꯤ ꯋꯥꯔꯤ ꯁꯤꯅꯤꯃꯥ ꯗ꯭ꯔꯃꯥꯗꯕꯨ ꯑꯣꯏꯔꯣ ꯑꯣꯗꯤꯑꯣꯗꯕꯨ ꯑꯣꯏꯔꯣ ꯑꯩ ꯑꯗꯨꯝ ꯇꯥꯅꯤꯡꯗꯨꯅ ꯂꯩ ꯑꯩꯒꯤ ꯊꯝꯃꯣꯏꯗ ꯌꯥꯝꯅ ꯅꯨꯡꯁꯤꯕ ꯋꯥꯔꯤ ꯍꯥꯏꯕꯗꯨ ꯑꯃ ꯑꯣꯏꯈꯤ